ꯑꯩ ꯃꯇꯝ ꯑꯗꯨꯗ ꯃꯄꯥꯟꯗ ꯊꯣꯛꯂꯛꯈꯤ ꯃꯄꯥꯟꯗ ꯊꯣꯛꯈꯤꯕꯀꯥꯟꯗ ꯃꯄꯥꯟꯗ ꯊꯣꯛꯈꯤ ꯍꯥꯏꯕꯁꯦ ꯑꯩ ꯗꯤꯃꯥꯄꯨꯔ ꯆꯠꯈꯤ ꯗꯤꯃꯥꯄꯨꯔ ꯆꯠꯈꯤ ꯃꯇꯝꯗ ꯑꯩꯈꯣꯏꯁꯦ ꯃꯅꯤꯄꯨꯔꯁꯦ ꯁꯨꯃꯥꯏꯅ ꯏꯔꯥꯡ ꯂꯩ ꯁꯨꯃꯥꯏꯅ ꯈꯠꯅꯩ ꯍꯥꯏꯅ ꯎꯁꯤꯠꯂꯛꯄꯤꯗꯦ ꯑꯩꯈꯣꯏ ꯃꯅꯤꯄꯨꯔ ꯃꯆꯥꯁꯦ ꯏꯔꯥꯡ ꯈꯠꯅꯔꯤ ꯏꯔꯥꯡ ꯀꯟ ꯇꯧꯅꯔꯤ ꯑꯗꯨ ꯑꯁꯨꯃꯥꯏꯅ ꯑꯩꯈꯣꯏ ꯇꯧꯅꯔꯤ ꯅꯣꯏ ꯀꯔꯤꯒꯤ ꯀꯔꯤ ꯑꯗꯨꯒꯨꯝꯕ ꯖꯒꯣꯏ ꯁꯥꯔꯝꯕ ꯇꯧꯗꯅ ꯍꯥꯏꯌꯦ ꯑꯗꯨꯒ ꯄꯩꯁꯥꯁꯨ ꯑꯗꯨꯝ ꯄꯨꯒꯦ ꯇꯧꯗꯅ ꯄꯩꯁꯥꯕꯨ ꯕ꯭ꯂꯣꯛ ꯇꯧꯕꯤ ꯑꯗꯨ ꯃꯇꯝꯗ ꯑꯩ ꯀ꯭ꯂꯥꯁ ꯑꯩꯠ ꯀꯥꯔꯛꯈꯤ ꯑꯗꯨ ꯃꯇꯝꯗ ꯃꯤ ꯑꯩꯒꯤ ꯏꯌꯥꯝꯕ ꯏꯌꯥꯝꯕꯁꯦ ꯗꯤꯃꯥꯄꯨꯔꯗ ꯀꯣꯏꯕ ꯑꯣꯏꯅ ꯇ꯭ꯔꯤꯞ ꯑꯣꯏꯅ ꯏꯌꯥꯝꯕ ꯏꯁꯀꯣꯂꯥꯔꯁꯤꯞ ꯐꯪꯕꯒꯤ ꯆꯠꯈꯤ ꯆꯠꯂꯦ ꯑꯗꯨ ꯃꯇꯝꯗ ꯃꯤ ꯈꯔꯅ ꯅꯥꯒꯦꯔꯤꯁ ꯃꯆꯥ ꯈꯔꯅ ꯑꯩꯈꯣꯏ ꯑꯩꯉꯣꯟꯗ ꯈꯥꯝꯃꯛꯂꯒ ꯀꯣꯏꯁꯟ ꯈꯔ ꯍꯪꯈꯤ ꯅꯣꯏ ꯀꯥꯏ ꯆꯠꯀꯦꯔꯥ ꯀꯔꯣꯝꯗ ꯆꯠꯀꯦꯔꯥ ꯍꯥꯏꯅ ꯑꯗꯨ ꯅꯠꯇꯅ ꯂꯨꯄꯥ ꯄꯩꯁꯥꯁꯨ ꯅꯣꯏ ꯄꯩꯁꯥ ꯀꯌꯥ ꯄꯥꯏꯕ꯭ꯔꯥ ꯅꯠꯇ꯭ꯔꯒ ꯅꯣꯏ ꯀꯥꯏ ꯌꯧꯅꯤꯡꯉꯥꯏꯔꯥ ꯍꯪꯈꯤ ꯑꯗꯨ ꯑꯩꯈꯣꯏꯁꯦ ꯅꯥꯒꯥꯃꯤꯁ ꯃꯔꯣꯟꯁꯨ ꯈꯪꯖꯗꯕꯅꯦ ꯑꯗꯨꯒꯤ ꯏꯌꯥꯝꯕꯅ ꯏꯪꯂꯤꯁ ꯂꯣꯟꯗ ꯈꯨꯝꯕꯒꯤ ꯏꯌꯥꯝꯕ ꯃꯉꯣꯟꯗ ꯊꯤꯟꯈꯤ ꯏꯌꯥꯝꯕ ꯃꯉꯣꯟꯗ ꯊꯤꯟꯕꯒꯤ ꯑꯩꯁꯨ ꯄꯥꯈꯠꯂꯛꯈ꯭ꯔꯦ ꯄꯥꯈꯠꯂꯛꯄ ꯃꯇꯝꯗ ꯅꯨꯄꯥ ꯑꯃꯅ ꯆꯪꯂꯛꯂꯒ ꯀꯔꯤꯒꯤ ꯃꯤꯉꯣꯟꯗ ꯑꯗꯨꯃꯥꯏ ꯇꯧꯕ꯭ꯔꯥ ꯍꯥꯏꯅ ꯆꯩꯔꯝꯈꯤ ꯃꯣꯏꯉꯣꯟꯗ ꯑꯗꯨ ꯆꯩꯔꯝꯕ ꯃꯇꯨꯡꯗ ꯏꯌꯥꯝꯕꯅ ꯑꯁꯨꯃꯥꯏ ꯍꯥꯏꯈꯤ ꯑꯁꯨꯃꯥꯏ ꯇꯧꯔꯗꯤ ꯑꯩꯈꯣꯏꯁꯨ ꯃꯅꯤꯄꯨꯔꯗ ꯂꯩꯖꯕ ꯋꯥꯅꯦ ꯑꯩꯈꯣꯏꯁꯨ ꯅꯥꯒꯥ ꯃꯆꯥꯅꯦ ꯀꯔꯤꯒꯤ ꯑꯩꯈꯣꯏ ꯑꯩꯉꯣꯟꯗ ꯑꯗꯨꯃꯥꯏ ꯊꯤ ꯅꯩꯅ ꯑꯣꯠꯄꯤꯕ꯭ꯔꯥ ꯍꯥꯏꯅ ꯏꯌꯥꯝꯕ ꯏꯌꯥꯝꯕꯅ ꯃꯣꯏꯅ ꯑꯩꯉꯣꯟꯗ ꯍꯥꯏꯈꯤ ꯑꯗꯨ ꯏꯌꯥꯝꯕꯅ ꯍꯥꯏꯕ ꯀꯥꯟꯗ ꯃꯣꯏꯁꯦ ꯐꯤꯡꯂꯛꯂꯦ ꯐꯤꯡꯂꯛꯂꯒ ꯑꯩꯉꯣꯟꯗꯁꯨ ꯑꯩꯉꯣꯟꯗꯁꯨ ꯐꯨꯅꯤꯡꯉꯥꯏꯒꯤ ꯇꯧꯔꯛꯏ ꯏꯌꯥꯝꯕꯒ ꯑꯩꯉꯣꯟꯗꯁꯨ ꯑꯗꯨꯝ ꯃꯤ ꯃꯌꯥꯝ ꯃꯩꯔꯥ ꯄꯥꯏꯕꯤ ꯍꯥꯏꯕꯇꯥꯔꯦ ꯑꯗꯨ ꯑꯅꯛꯄ ꯏꯃꯥ ꯏꯕꯦꯟꯈꯣꯏ ꯃꯩꯔꯥ ꯄꯥꯏꯕꯤ ꯍꯥꯏꯕꯇꯥꯔꯦ ꯑꯗꯨꯈꯣꯏꯅ ꯂꯥꯛꯂꯒ ꯈꯥꯝꯃꯦ ꯈꯥꯝꯕꯀꯥꯟꯗ ꯃꯣꯏ ꯃꯔꯣꯟꯅ ꯀꯔꯤ ꯀꯔꯤꯔꯥ ꯂꯣꯜꯂ ꯂꯣꯜꯂꯦ ꯂꯣꯜꯂ ꯃꯇꯨꯡꯗ ꯑꯩꯈꯣꯏꯕꯨ ꯊꯥꯈꯤ ꯊꯥꯗꯣꯛꯈꯤ ꯑꯗꯨ ꯑꯩꯈꯣꯏ ꯊꯥꯗꯣꯛꯈꯤꯗꯨ ꯑꯩꯈꯣꯏꯁꯦ ꯀꯣꯍꯤꯃꯥ ꯆꯠꯂꯦ ꯑꯗꯨ ꯃꯇꯝꯗꯁꯨ ꯃꯤ ꯈꯔꯅ ꯎꯁꯤꯠꯂꯛꯇꯅ ꯉꯥꯡꯂꯛꯈꯤ ꯃꯅꯤꯄꯨꯔ ꯃꯆꯥ ꯃꯅꯤꯄꯨꯔ ꯂꯥꯛꯑꯦ ꯈꯣꯠꯂꯦ ꯍꯥꯏꯅ ꯑꯗꯨ ꯑꯩꯈꯣꯏꯁꯦ ꯃꯅꯤꯄꯨꯔ ꯃꯆꯥ ꯑꯣꯏꯖꯔꯁꯨ ꯅꯥꯒꯥꯅꯤ ꯍꯥꯏꯅ ꯍꯥꯏꯈꯤ ꯑꯗꯨ ꯍꯥꯏꯕꯒꯤ ꯃꯣꯏꯁꯨ ꯑꯗꯨꯝ ꯃꯔꯛꯇꯩ ꯒ꯭ꯌꯥꯟ ꯇꯥꯕ ꯃꯤ ꯑꯅꯤ ꯑꯍꯨꯝ ꯂꯩꯕꯒꯤ ꯃꯣꯏꯅ ꯃꯣꯏꯁꯨ ꯃꯅꯤꯄꯨꯔꯒꯤ ꯇꯥꯡꯈꯨꯜ ꯇ꯭ꯔꯥꯏꯞꯅꯤ ꯍꯥꯏꯅ ꯍꯥꯏꯌꯦ ꯑꯗꯨ ꯑꯩꯈꯣꯏ ꯋꯥꯔꯤ ꯀꯟ ꯁꯥꯟꯅꯔꯤꯀꯥꯟꯗ ꯑꯩꯈꯣꯏꯒꯤ ꯏꯃꯥ ꯏꯄꯥꯅ ꯀꯧꯔꯛꯑꯦ ꯑꯗꯨ ꯏꯃꯥ ꯏꯄꯥꯅ ꯀꯧꯔꯛꯂꯒ ꯉꯁꯥꯏꯒꯤ ꯃꯤ ꯂꯝꯕꯤꯗ ꯄꯨꯜꯂꯤꯕ ꯈꯔ ꯄꯥꯎꯇꯥꯕ ꯃꯥꯜꯂꯦ ꯃꯤꯅ ꯈꯔ ꯇꯝꯕꯤꯕ ꯃꯥꯜꯂꯦ ꯑꯗꯨꯒꯤ ꯏꯃꯥ ꯏꯄꯥꯅ ꯍꯌꯦꯡ ꯊꯨꯅ ꯂꯥꯛꯑꯣ ꯍꯥꯏꯅ ꯍꯥꯏꯈꯤ ꯑꯗꯨ ꯑꯩꯈꯣꯏ ꯏꯃꯥ ꯏꯄꯥꯅ ꯍꯥꯏꯕꯒꯤ ꯍꯟꯈꯤ ꯑꯗꯨ ꯅꯨꯡꯗꯥꯡ ꯅꯨꯡꯗꯥꯡꯃꯛꯇ ꯑꯩꯈꯣꯏꯁꯦ ꯍꯟꯈꯤ ꯍꯜꯂꯛꯄ ꯃꯇꯝꯗ ꯑꯗꯨ ꯃꯇꯝꯗ ꯀꯥꯔꯐ꯭ꯌꯨ ꯂꯩꯈꯤ ꯏꯜꯐꯥꯜꯗ ꯏꯝꯐꯥꯜꯗ ꯀꯥꯔꯐ꯭ꯌꯨ ꯂꯩꯕꯒꯤ ꯆꯪꯁꯤꯟꯅꯕ ꯌꯥꯗ꯭ꯔꯦ ꯆꯪꯁꯤꯟꯅꯕ ꯌꯥꯗ꯭ꯔꯕꯅꯤꯅ ꯑꯥꯔꯒꯨꯃꯦꯟ ꯁꯤ ꯑꯥꯔ ꯄꯤ ꯑꯦꯐ ꯈꯣꯏ ꯌꯦꯡꯁꯤꯟꯅꯕ ꯀꯥꯔꯐ꯭ꯌꯨ ꯌꯦꯡꯁꯤꯟꯅꯕ ꯀꯣꯏꯅ ꯀꯣꯏꯁꯟꯈ꯭ꯔꯦ ꯏꯍꯥꯟ ꯍꯪꯉꯛꯏ ꯑꯙꯥꯔ ꯀꯥꯔꯠꯀꯨꯝꯕ ꯑꯥꯏꯗꯦꯟꯇꯤꯇꯤ ꯄ꯭ꯔꯨꯞ ꯇꯧꯋꯣ ꯍꯥꯏꯅ ꯍꯥꯏꯈꯤ ꯑꯗꯨ ꯑꯥꯏꯗꯦꯟꯇꯤꯇꯤꯒꯨꯝꯕ ꯑꯙꯥꯔ ꯀꯥꯔꯠꯀꯨꯝꯕ ꯌꯥꯝ ꯄ꯭ꯔꯨꯞ ꯇꯧꯔꯝꯃꯤ ꯑꯗꯨꯗ ꯅꯠꯇꯅ ꯑꯗꯨ ꯄ꯭ꯔꯨꯞ ꯇꯧꯔꯕ ꯃꯇꯨꯡꯗ

ꯃꯣꯏꯅ ꯆꯠꯍꯟꯈꯤ ꯆꯠꯂꯕ ꯃꯇꯨꯡꯗ ꯑꯩꯈꯣꯏ ꯌꯨꯝꯗꯣ ꯌꯧꯗ꯭ꯔꯤꯉꯥꯏ ꯃꯇꯝꯗ ꯀꯨꯀꯤ ꯈꯣꯏꯅ ꯆꯦꯛ ꯇꯧꯏ ꯃꯅꯤꯄꯨꯔꯒꯤ ꯀꯨꯀꯤ ꯈꯣꯏꯅ ꯆꯦꯛ ꯇꯧꯏ ꯑꯗꯨ ꯃꯣꯏ ꯆꯦꯛ ꯄꯣꯏꯟꯗ ꯉꯥꯛꯇꯪ ꯂꯦꯞꯄꯦ ꯑꯩꯈꯣꯏ ꯀꯨꯏꯅ ꯂꯦꯞꯄꯤ ꯀꯨꯏꯅ ꯂꯦꯞꯄ ꯃꯇꯨꯡꯗ ꯃꯣꯏꯁꯨ ꯊꯥꯗꯣꯛꯏ ꯊꯥꯗꯣꯔꯛꯄ ꯃꯇꯝꯗ ꯑꯩꯈꯣꯏ ꯈꯨꯟ ꯌꯧꯗ꯭ꯔꯤꯉꯥꯏꯗ ꯇ꯭ꯋꯦꯟꯇꯤ ꯋꯥꯟ ꯑꯁꯥꯝ ꯔꯥꯏꯐꯜ ꯄꯣꯁꯇ ꯑꯃꯨꯛꯀ ꯆꯦꯛ ꯇꯧꯋꯦ ꯇꯧꯔꯒ ꯉꯥꯛꯇꯪ ꯇꯧꯔꯒ ꯑꯩꯈꯣꯏꯁꯦ ꯄꯨꯡ ꯑꯅꯤꯗ ꯍꯜꯂꯛꯄꯅꯤꯅ ꯑꯩꯈꯣꯏ ꯈꯨꯟꯁꯦ ꯄꯨꯡ ꯃꯣꯔꯅꯤꯡꯒꯤ ꯄꯨꯡ ꯃꯔꯤꯒꯨꯝꯕꯗ ꯌꯧꯋꯦ ꯄꯨꯡ ꯃꯔꯤꯒꯨꯝꯕꯗ ꯌꯧꯕꯅꯤꯅ ꯑꯩꯈꯣꯏ ꯕ꯭ꯔꯦꯛꯐꯥꯁꯒꯨꯝꯕꯁꯦ ꯇꯧꯗꯦ ꯑꯗꯨ ꯑꯁꯥꯝ ꯔꯥꯏꯐꯜꯅ ꯆꯦꯛ ꯄꯣꯏꯟ ꯇꯧꯔꯤꯉꯥꯏꯗ ꯃꯣꯏꯒꯤ ꯅꯤꯌꯔꯕꯥꯏ ꯗꯨꯀꯥꯟ ꯃꯣꯏꯒꯤ ꯅꯤꯌꯔꯕꯥꯏ ꯅꯤꯌꯔꯕꯥꯏ ꯃꯐꯝꯁꯤꯗ ꯆꯥ ꯊꯛꯂꯒ ꯂꯩꯌꯦ ꯆꯥ ꯊꯛꯂꯒ ꯂꯩꯔꯤꯉꯩꯁꯤꯗ ꯏꯌꯥꯝꯕ ꯈꯔ ꯈꯣꯏꯅ ꯈꯔꯅ ꯀꯧꯔꯛꯑꯒ ꯑꯩꯈꯣꯏ ꯈꯨꯟꯒꯤ ꯃꯤꯁꯤꯡ ꯑꯃ ꯑꯣꯠ ꯅꯩꯕꯤꯈ꯭ꯔꯕ ꯀꯨꯀꯤꯈꯣꯏꯅ ꯇꯧꯋꯦ ꯍꯥꯏꯕꯒꯤ ꯄꯥꯎ ꯇꯥꯕꯒꯤ ꯍꯦꯛ ꯏꯃꯥ ꯏꯄꯥꯅ ꯀꯣꯜ ꯇꯧꯔꯛꯑꯒ ꯄꯥꯏꯈꯠꯂꯛꯏ ꯑꯗꯨ ꯄꯥꯏꯈꯠꯂꯛꯄꯒꯤ ꯑꯩꯈꯣꯏꯗꯤ ꯀꯔꯤꯁꯨ ꯇꯧꯗꯦ ꯍꯥꯏꯅ ꯍꯧꯖꯤꯛ ꯑꯁꯥꯝ ꯔꯥꯏꯐꯜ ꯀꯦꯝꯗ ꯂꯩꯔꯤ ꯍꯥꯏꯅ ꯍꯥꯏꯈꯤ ꯑꯗꯨ ꯍꯥꯏꯕ ꯃꯇꯨꯡꯗ ꯑꯩꯈꯣꯏ ꯆꯠꯂꯦ ꯌꯨꯝ ꯌꯧꯔꯦ ꯑꯗꯨ ꯌꯨꯝ ꯌꯧꯔꯒ ꯑꯩꯈꯣꯏ ꯏꯃꯥ ꯏꯄꯥꯉꯣꯟꯗ ꯗꯤꯇꯦꯜꯁꯇꯣ ꯐꯖꯅ ꯍꯥꯏꯈꯤ ꯑꯗꯨꯃꯥꯏꯅ ꯇꯧꯔꯛꯂꯤ ꯑꯗꯨꯃꯥꯏꯅ ꯈꯣꯠꯂꯤ ꯑꯗꯨꯃꯥꯏꯅ ꯃꯣꯏꯅ ꯑꯗꯨꯝ ꯊꯤꯅ ꯉꯥꯡꯕꯤꯌꯦ ꯍꯥꯏꯅ ꯃꯅꯤꯄꯨꯔ ꯃꯆꯥ ꯑꯣꯏꯅ ꯎꯁꯤꯠꯄꯤꯗꯦ ꯍꯥꯏꯅ ꯇꯧꯈꯤ ꯑꯗꯨ ꯉꯥꯡꯂꯕ ꯃꯇꯨꯡꯗ ꯏꯄꯥ ꯏꯃꯥꯁꯨ ꯌꯥꯝ ꯅꯤꯡꯉꯝꯈꯤꯗꯦ ꯄꯨꯛꯅꯤꯡꯁꯨ ꯌꯥꯝ ꯅꯨꯡꯉꯥꯏꯇꯦ ꯃꯣꯏꯁꯨ ꯑꯗꯨꯇꯥꯕ ꯍꯦꯛ ꯑꯗꯨꯗ ꯃꯇꯝ ꯈꯔ ꯂꯩꯔꯒ ꯏꯃꯥ ꯏꯄꯥ ꯈꯣꯏꯅ ꯗꯤꯃꯥꯄꯨꯔꯒꯤ ꯍꯣꯜ ꯗꯤꯃꯥꯄꯨꯔꯒꯤ ꯃꯣꯏꯒꯤ ꯈꯪꯅꯕ ꯃꯈꯣꯏꯗ ꯋꯥꯔꯤ ꯑꯗꯨꯃꯥꯏꯅ ꯁꯥꯟꯅꯈꯤ ꯃꯣꯏ ꯈꯪꯅꯕ ꯀꯣꯟꯌꯥꯛ ꯇ꯭ꯔꯥꯏꯞꯈꯣꯏ ꯂꯣꯟꯗ ꯀꯣꯟꯌꯥꯛ ꯖꯥꯇꯤꯉꯣꯟꯗ ꯋꯥꯔꯤ ꯈꯔ ꯁꯥꯟꯅꯈꯤ ꯑꯗꯨ ꯁꯥꯟꯅꯈꯤꯕꯗ ꯃꯣꯏꯁꯨ ꯅꯨꯡꯉꯥꯏꯇꯕꯒꯤ ꯊꯤꯒꯠꯂꯛꯏ ꯊꯤꯒꯠꯂꯛꯏ ꯊꯤꯒꯠꯂꯛꯄ ꯃꯇꯨꯡꯗ ꯆꯩꯔꯥꯛ ꯄꯤꯌꯦ ꯆꯩꯔꯥꯛ ꯄꯤꯕ ꯃꯇꯨꯡꯗ ꯑꯗꯨꯃꯥꯏꯅ ꯄꯥꯎꯁꯦ ꯇꯥꯕꯗ ꯑꯗꯨꯝ ꯀꯝꯄ꯭ꯔꯣꯃꯥꯏꯁ ꯇꯧꯅꯤꯡꯉꯥꯏꯒꯤ ꯍꯥꯏꯈꯤ ꯑꯗꯨ ꯑꯩꯈꯣꯏ ꯑꯩꯗꯤ ꯆꯠꯍꯧꯗ꯭ꯔꯦ ꯏꯃ ꯏꯄꯥꯒ ꯏꯌꯥꯝꯕ ꯈꯣꯏ ꯆꯠꯂꯦ ꯆꯠꯂꯒ ꯀꯝꯄ꯭ꯔꯣꯃꯥꯏꯁ ꯇꯧꯅꯩꯌꯦ ꯑꯗꯨꯅ ꯑꯁꯨꯃꯥꯏ ꯑꯁꯤꯒꯨꯝꯕ ꯐꯤꯕꯝ ꯁꯤꯒꯨꯝꯕ ꯊꯣꯛꯄ ꯊꯣꯛꯄꯁꯦ ꯑꯩꯈꯣꯏ ꯏꯟꯗꯤꯌꯥꯟ ꯏꯟꯗꯤꯌꯥ ꯁꯤꯇꯤꯖꯦꯟ ꯑꯣꯏꯅ ꯑꯁꯨꯃꯥꯏ ꯈꯥꯏꯗꯣꯛꯂꯤꯕꯁꯦ ꯅꯨꯡꯉꯥꯏꯕꯗꯤ ꯅꯨꯡꯉꯥꯏꯖꯗꯕꯅꯦ ꯑꯗꯨ ꯑꯣꯏꯅꯗꯨ ꯑꯗꯨ ꯇꯧꯔꯣꯏ ꯑꯗꯨ ꯇꯧꯔꯣꯏꯗꯕꯒꯤ ꯁꯔꯇꯦꯟꯁ ꯈꯔ ꯄꯨꯊꯣꯛꯆꯕ ꯄꯥꯝꯃꯤ